ꯍꯂꯣ ꯁꯤ ꯕꯖꯥꯔꯗ ꯗꯨꯀꯥꯟ ꯐꯝꯕ ꯔꯟꯖꯟꯒꯤ ꯗꯨꯀꯥꯟ ꯑꯣꯏꯔꯕꯣ ꯀꯔꯤ ꯈꯣꯡꯎꯞ ꯑꯉꯥꯡꯒꯤ ꯈꯣꯡꯎꯞ ꯌꯥꯎꯕ꯭ꯔꯣ ꯑꯉꯥꯡꯒꯤ ꯁ꯭ꯀꯨꯜ ꯈꯣꯡꯎꯞꯅꯤꯀꯣ ꯀ꯭ꯂꯥꯁ ꯁꯤꯛꯁ ꯁꯤꯛꯁ ꯇꯝꯕꯒꯤ ꯅꯝꯕꯔ ꯑꯣ ꯂꯦꯗꯔꯒꯤꯔꯣ ꯀꯩꯅꯣ ꯀꯃꯥꯏ ꯐꯣꯝꯂꯣ ꯂꯦꯗꯔꯔꯣ ꯂꯦꯗꯔꯒꯤ ꯄꯥꯝꯃꯦ ꯀꯟꯒꯗꯕ ꯑꯉꯥꯡꯒꯤꯗꯤ ꯅꯨꯄꯥꯃꯆꯥꯒꯤꯁꯨ ꯅꯨꯄꯤꯃꯆꯥꯒꯤꯁꯨ ꯂꯩꯒꯗꯕ ꯑꯗꯣ ꯀꯌꯥꯃꯨꯛ ꯂꯩꯒꯦ ꯀ꯭ꯂꯥꯁ ꯁꯤꯛꯁꯀꯤ ꯑꯃꯅ ꯇꯦꯟꯒꯤ

ꯑꯅꯤ ꯂꯧꯗꯣꯏꯅꯦ ꯑꯗꯨ ꯈꯔ ꯑꯗꯨꯝ ꯌꯦꯡꯕꯤꯌꯣ ꯑ ꯑꯗꯣ ꯑꯗꯨꯝ ꯑꯩꯈꯣꯏꯅꯒ ꯑꯩꯈꯣꯏꯅꯒ ꯇꯣꯡꯕ ꯌꯥꯕ ꯆꯝꯄꯜꯒꯨꯝꯕ ꯀꯩꯒꯨꯝꯕꯁꯨ ꯑꯗꯨꯝ ꯌꯥꯎꯕ꯭ꯔꯣ ꯑꯣ ꯑꯗꯨꯅ ꯀꯌꯥ ꯀꯌꯥꯃꯨꯛꯀ ꯇꯥꯕ ꯀꯃꯥꯏ ꯇꯧꯕ ꯎꯝ

ꯑꯩꯗꯤ ꯌꯥꯝ ꯋꯥꯡꯕꯗꯤ ꯄꯥꯝꯗꯦ ꯈꯔ ꯐ꯭ꯂꯦꯠ ꯈꯤꯇꯪꯒ ꯈꯨꯅꯤꯡ ꯌꯥꯎꯕꯤꯗꯣ ꯑꯗꯨꯒꯨꯝꯕ ꯁꯨꯝ ꯄꯥꯝꯕꯅꯤꯗ ꯑꯉꯥꯡꯒꯤ ꯂꯩꯕꯗꯨꯗ ꯁꯨꯝ ꯌꯦꯡꯒꯦ ꯇꯧꯕꯅꯤ ꯎꯝ ꯑꯗꯨ ꯀꯔꯤ ꯑ ꯑꯗꯨ ꯅꯨꯡꯗꯥꯡꯋꯥꯏꯔꯝꯗꯤ ꯀꯌꯥꯗ ꯂꯣꯜꯂꯤꯕ ꯑ ꯑꯗꯨ ꯆꯥꯗꯕ ꯀꯩꯀꯩ ꯇꯧꯔꯗꯤ ꯑꯗꯨꯝ ꯁꯤꯟꯕ ꯌꯥꯕ ꯈꯣꯠꯄ ꯑꯗꯨꯝ ꯂꯩꯕ ꯅꯠꯇ꯭ꯔꯣ ꯎꯝ ꯑꯉꯥꯡ ꯌꯥꯎꯕ ꯅꯠꯇꯃꯤꯅ ꯑꯉꯥꯡ ꯌꯥꯎꯗꯅ ꯅꯝꯕꯔ ꯍꯥꯏꯔꯒ ꯂꯩꯕꯅꯤꯅ ꯆꯥꯔꯝꯗ꯭ꯔꯒꯗꯤ ꯑꯗꯨ ꯑꯃꯨꯛ ꯁꯤꯟꯗꯣꯛ ꯁꯤꯟꯖꯤꯟꯗꯣ ꯃꯃꯥꯡꯗꯁꯨ ꯑꯃ ꯂꯩꯔꯨꯔꯒ ꯁꯤꯟꯒꯦ ꯌꯥꯗꯗꯅ ꯈꯠꯅꯗꯦꯗ ꯈꯥꯛꯑꯦ ꯑꯗꯨꯅ ꯍꯥꯟꯅ ꯍꯪꯍꯧꯔꯤꯅꯦ

ꯍꯣꯏ ꯏꯁꯄꯣꯠ ꯁꯨ ꯀꯩꯀꯩꯁꯨ ꯑꯉꯥꯡꯒꯤ ꯁꯨꯝ ꯑꯩꯒꯤꯁꯨ ꯄꯥꯝꯃꯤꯅꯤ ꯋꯥꯀꯤꯡ ꯆꯦꯟꯕꯗ ꯇꯣꯡꯅꯕ ꯑꯝꯇ ꯏꯁꯄꯣꯠ ꯁꯨꯗꯣ ꯀꯌꯥꯃꯨꯛꯀ ꯇꯥꯒꯦ ꯎꯝ ꯑ ꯎꯝ ꯑꯥ ꯑꯗꯣ ꯑꯗꯨꯝ ꯅꯨꯄꯥꯒꯤ ꯅꯨꯄꯥꯒꯤꯁꯨ ꯑꯗꯨꯝ ꯌꯥꯎꯕ ꯅꯠꯇ꯭ꯔꯣ ꯑꯍꯟꯒꯤ ꯑꯣ ꯍꯣꯏ ꯑꯝꯇ ꯈꯥꯏꯗ꯭ꯔꯦꯕ ꯎꯝ ꯄꯪꯇꯣꯡꯗ ꯇꯣꯡꯅꯔꯦ ꯑꯗꯣ ꯑꯩꯁꯨ ꯑꯝꯇ ꯁꯨꯝ ꯌꯦꯡꯒꯦ ꯇꯧꯕꯅꯤꯗ ꯃꯄꯥꯒꯤꯁꯨ ꯑꯝꯇ ꯂꯩꯕꯤꯒꯦ ꯏꯆꯥꯒꯤꯒ ꯄꯨꯂꯞ ꯂꯩꯔꯤꯉꯩꯗ ꯈꯣꯡꯎꯞ ꯃꯔꯤ ꯃꯉꯥꯗꯣ ꯄꯨꯂꯞ ꯂꯩꯒꯦꯅ ꯇꯧꯕꯅꯤꯗ ꯑꯗꯨꯗ ꯅꯣꯡꯃꯥꯏꯖꯤꯡꯗꯤ ꯍꯥꯡꯕ꯭ꯔꯣ ꯍꯥꯡꯗꯕ꯭ꯔꯣ ꯍꯣꯏ ꯍꯣꯏ ꯑꯗꯨꯃꯥꯏꯅ ꯌꯦꯡꯉꯒꯦ ꯑꯉꯥꯡ ꯁ꯭ꯀꯨꯟ ꯊꯥꯗꯣꯛꯈ꯭ꯔ ꯀꯥꯟꯗ ꯄꯨꯡ ꯇꯔꯥ ꯑꯗꯨꯋꯥꯏꯗ ꯂꯥꯛꯄ ꯌꯥꯕ꯭ꯔ ꯌꯦꯡꯉꯒꯦ ꯑꯗꯨꯋꯥꯏꯗꯗꯤ ꯑꯗꯨꯝ ꯍꯥꯡꯉꯗꯕꯅꯤꯅ ꯑꯗꯨꯋꯥꯏꯗ ꯑꯗꯨꯝ ꯂꯥꯛꯅꯕ ꯇꯧꯔꯒꯦ ꯑꯗꯨ ꯌꯥꯝ ꯍꯣꯡꯅ ꯄꯤ ꯇꯥꯕꯅꯤ ꯍꯣꯏ ꯍꯣꯏ ꯑꯗꯣ ꯂꯨꯍꯣꯡ ꯈꯣꯡꯗꯣꯡꯕꯗ ꯇꯣꯡꯕ ꯌꯥꯕ ꯑꯗꯨꯝ ꯈꯤꯇꯪ ꯋꯥꯡꯇꯛ ꯇꯧꯕ ꯃꯧꯅꯒ ꯇꯣꯡꯕ ꯌꯥꯕ ꯑꯗꯨꯒꯨꯝꯕꯁꯨ ꯑꯗꯨꯝ ꯌꯥꯎꯕ ꯅꯠꯇ꯭ꯔꯣ ꯑ ꯑ ꯑꯗꯨꯗꯤ ꯃꯃꯜꯗꯣ ꯀꯌꯥꯃꯨꯛꯀ ꯑ ꯃꯃꯜꯗꯤ ꯀꯌꯥꯃꯨꯛꯀ ꯂꯩ ꯎꯝ ꯎꯝ ꯎꯝ ꯎꯝ ꯑꯗꯨꯏ ꯃꯇꯨꯡꯏꯜꯂꯦꯕ ꯂꯣꯏ ꯎꯕꯗ ꯂꯣꯏ ꯄꯥꯝꯃ ꯂꯣꯏ ꯂꯩꯕ꯭ꯔ ꯈꯪꯗꯦ ꯊꯝꯐꯝ ꯂꯩꯇꯕ꯭ꯔ ꯈꯪꯗꯦ ꯈꯣꯡꯎꯞ ꯌꯣꯟꯅꯤꯡꯉꯥꯏ ꯂꯩꯍꯧꯗꯗꯅꯕ ꯑꯣ ꯑꯩ ꯂꯣꯏ ꯂꯩꯊꯣꯛꯈꯤꯗꯅ ꯌꯣꯟꯅꯤꯡꯉꯥꯏ ꯂꯩꯍꯧꯔꯣꯏꯀꯣ ꯍꯣꯏ ꯍꯣꯏ ꯎꯝ ꯎꯝ ꯍꯣꯏ ꯍꯣꯏ ꯂꯣꯏ ꯇꯥꯡꯈꯠꯂꯦꯗ ꯌꯦꯟꯁꯥꯡ ꯅꯥꯄꯤꯐꯥꯎꯗ ꯅꯥꯍꯥꯟꯋꯥꯏ ꯇꯔꯥ ꯌꯣꯜꯂꯝꯕꯗꯣ ꯍꯧꯖꯤꯛꯇꯤ ꯀꯨꯟ ꯀꯨꯟ ꯌꯥꯡꯈꯩ ꯌꯥꯡꯈꯩ ꯇꯧ ꯂꯩꯔꯤꯁꯤꯅꯤ ꯎꯝ ꯑꯗꯨꯅꯤ ꯑꯗꯨꯝ ꯇꯥꯡꯈꯠꯂꯛ ꯇꯥꯃꯤ ꯎꯝ ꯕꯖꯥꯔ ꯆꯠꯄꯒꯤ ꯋꯥꯔꯤ ꯁꯥꯟꯅꯕꯗ ꯕꯖꯥꯔꯒꯤ ꯑꯃꯣꯠꯄ ꯃꯌꯥꯝꯗꯨ ꯄꯥꯏꯁꯜꯂꯛꯅꯤ ꯈꯟꯕꯗ ꯈꯅꯥꯎ ꯍꯥꯟꯅ ꯀꯪꯕ ꯍꯧꯔꯦ ꯑꯧ ꯂꯥꯛꯇꯣꯏꯅꯦ ꯎꯝ ꯀꯥꯔꯒꯤ ꯃꯅꯤꯡꯒꯤ ꯀꯩꯅꯣꯗꯣ ꯍꯥꯞꯐꯝꯗꯣ ꯂꯣꯏ ꯆꯟꯅꯕ ꯂꯩꯗꯣꯏꯅꯤꯅꯦ ꯎꯝ ꯍꯧꯖꯤꯛꯇꯤ ꯂꯣꯏ ꯀꯥꯞꯄ ꯌꯥꯅꯔꯕꯅꯤꯅ ꯑꯗꯨꯝ ꯀꯥꯞꯞ ꯌꯥꯕ꯭ꯔꯣ ꯄꯩꯁꯥ ꯍꯤꯟꯁꯥꯞ ꯎꯝ ꯖꯤꯄꯦ ꯑꯗꯨꯝ ꯀꯥꯞꯄ ꯌꯥꯕ꯭ꯔ ꯎꯝ ꯎꯝ ꯑ ꯑ ꯑꯉꯥꯡꯗꯤ ꯑꯅꯤꯅꯤꯗ ꯅꯨꯄꯤ ꯑꯃꯒ ꯅꯨꯄꯥ ꯑꯃꯒ ꯑꯗꯨꯒꯤ ꯂꯩꯒꯗꯕꯅꯤ ꯁ꯭ꯀꯨꯜꯒꯤ ꯁꯨꯝ ꯐꯠꯆꯜꯂꯛꯇ꯭ꯔꯦꯅ ꯂꯩꯒꯦꯅ ꯇꯧꯕꯅꯤ ꯄꯨꯔꯥ ꯌꯥꯗꯕꯕꯨꯗꯤ ꯑꯣꯏꯗ꯭ꯔꯤꯕ ꯈꯔꯈꯔꯕꯨꯗꯤ ꯑꯗꯨꯝ ꯇꯣꯡꯅꯔꯤꯕ ꯑꯗ ꯁꯦꯛꯁꯜ ꯑꯅꯧꯕ ꯍꯧꯔꯛꯄꯁꯤꯗ ꯑꯍꯟꯕ ꯇꯣꯡꯅꯤꯡꯏꯖꯥꯠꯅꯤ ꯑꯗꯨꯒꯤ ꯂꯩꯒꯦꯅ ꯍꯪꯉꯛꯏꯅꯤ ꯎꯝ ꯀ꯭ꯂꯥꯁ ꯑꯅꯧꯕ ꯀꯥꯕꯅꯤꯅ ꯀꯩꯅꯣ ꯈꯣꯡꯎꯞ ꯑꯍꯟꯕ ꯐꯤꯔꯣꯟ ꯑꯍꯟꯕ ꯁꯦꯠꯅꯤꯡꯏꯕꯖꯥꯠꯅꯤ ꯑꯗꯨꯅꯅꯤ ꯎꯝ ꯍꯣꯏ ꯍꯣꯏ ꯂꯥꯛꯑꯒꯦ ꯎꯝ ꯍꯣꯏ ꯍꯣꯏ ꯇꯧꯔꯛꯀꯦ ꯑꯩ ꯃꯌꯥꯝ ꯍꯤꯡꯒꯣꯟꯅꯨꯡꯒꯤ ꯃꯌꯥꯝ ꯑꯃꯁꯨ ꯍꯥꯏꯔꯒ ꯅꯪꯒꯤ ꯗꯨꯀꯥꯟꯁꯤꯗ ꯂꯣꯏ ꯆꯪꯅꯕ ꯂꯩꯅꯕ ꯑꯩ ꯍꯥꯏꯔꯒꯦ ꯑꯗꯨ ꯑꯣꯐꯔ ꯑꯣꯐꯔ ꯈꯔ ꯄꯤ ꯇꯥꯔꯦꯗꯅ ꯄꯨꯁꯜꯂꯛꯑꯃꯤꯅ ꯎꯝ ꯍꯣꯏ ꯍꯣꯏ ꯌꯥꯝ ꯅꯨꯡꯉꯥꯏꯔꯦ ꯊꯝꯃꯒꯦꯀꯣ ꯑꯗꯨꯗꯤ ꯂꯥꯛꯑꯝꯗꯥꯏꯗ ꯐꯣꯟ ꯂꯥꯛꯑꯝꯗꯥꯏꯗ ꯇꯧꯔꯛꯑꯒꯦ ꯊꯝꯃꯦ ꯊꯝꯃꯦ